ꯏꯇꯥꯎ ꯅꯪꯒꯤ ꯐꯤꯁ ꯐꯥꯔꯝꯁꯤꯕꯨ ꯀꯔꯝ ꯀꯔꯝꯕ ꯉꯥ ꯂꯩꯕꯤꯒꯦ ꯑꯣ ꯔꯧꯒꯨꯝꯕ ꯁꯖꯤꯛ ꯆꯥꯕꯒꯨꯝ ꯁꯖꯤꯛ ꯆꯥꯕꯤ ꯑꯗꯒꯤ ꯒ꯭ꯔꯥꯁ ꯀ꯭ꯔꯥꯞꯀꯨꯝꯕ ꯑꯗꯒꯤ ꯁꯝꯖꯦꯠꯀꯨꯝꯕꯗꯤ ꯂꯩꯕ ꯅꯠꯇ꯭ꯔꯣ ꯁꯔꯦꯡꯒꯨꯝꯕ ꯑꯣ ꯀꯤꯂꯣꯗ ꯀꯌꯥ ꯀꯌꯥ ꯆꯠꯂꯤꯒꯦ ꯑꯣ ꯑꯗꯣ ꯔꯧꯒ ꯁꯖꯤꯛ ꯆꯕꯤꯒꯗꯣ ꯑꯗꯨ ꯀꯤꯂꯣ ꯃꯉꯥ ꯃꯉꯥ ꯑꯃ ꯍꯥꯞꯆꯟꯕꯤꯔꯣ ꯑꯗꯒꯤ ꯇꯨꯡꯍꯟꯕꯤꯗꯣ ꯑꯗꯨ ꯀꯤꯂꯣ ꯑꯃ ꯍꯥꯞꯆꯜꯂꯣ ꯑꯗꯒꯤ ꯁꯔꯦꯡꯗꯣ ꯑꯗꯨ ꯀꯤꯂꯣ ꯇꯔꯥꯃꯨꯛ ꯑꯃ ꯍꯥꯞꯆꯟꯕꯤꯔꯣ ꯑꯗꯨꯒ ꯑꯗꯨ ꯄꯦꯛ ꯇꯧꯁꯟꯕꯤꯔꯣꯅꯦ ꯁꯝꯖꯦꯠ ꯁꯝꯖꯦꯠꯇꯨ ꯁꯝꯖꯦꯠ ꯀꯤꯂꯣ ꯑꯅꯤꯃꯨꯛꯇꯪꯒ ꯇꯧꯕꯤꯔꯣ ꯑꯗꯨꯒ ꯃꯊꯪ ꯂꯥꯛꯄꯗ ꯑꯗꯨꯝ ꯈꯔ ꯑꯃ ꯑꯗꯨꯝ ꯂꯧꯔꯒꯦ ꯁꯔꯦꯡ ꯀꯤꯂꯣ ꯇꯔꯥ